ꯑꯩꯈꯣꯏꯅ ꯂꯩꯔꯤꯕ ꯂꯩꯀꯥꯏꯁꯤꯡꯒꯤ ꯃꯤꯑꯣꯏꯁꯤꯡꯅ ꯌꯥꯝꯅ ꯊꯥꯖꯅꯕꯤ ꯍꯥꯏꯕꯗꯤ ꯁꯥ ꯉꯥ ꯁꯤꯡꯗ ꯊꯥꯖꯅꯕꯤ ꯍꯧꯗꯣꯡ ꯑꯃꯅ ꯆꯠꯈꯤꯕ ꯃꯇꯝꯗ ꯃꯍꯥꯛꯀꯤ ꯃꯃꯥꯡꯗꯒꯤ ꯂꯥꯟꯈꯤꯕ ꯃꯇꯝꯗ ꯗꯥꯎ ꯌꯥꯗꯦ ꯍꯥꯏꯅ ꯊꯥꯖꯅꯕꯤ ꯑꯁꯤ ꯌꯥꯝ ꯂꯨꯞꯁꯟꯅ ꯂꯧꯏ ꯌꯥꯝꯅ ꯊꯥꯖꯅꯕꯤ ꯑꯣꯏꯅ ꯆꯠꯂꯤ ꯑꯗꯨꯒ ꯑꯃꯅ ꯏꯔꯥꯏ ꯅꯨꯃꯤꯠꯇ ꯅꯨꯄꯤꯁꯤꯡꯅ ꯈꯨꯖꯤꯟ ꯀꯛꯄ ꯐꯠꯇꯦ ꯍꯥꯏꯕꯁꯤꯁꯨ ꯌꯥꯝꯅ ꯊꯥꯖꯅꯕꯤꯗ ꯂꯧꯏ ꯑꯗꯨꯒ ꯑꯇꯣꯞꯄ ꯑꯃꯅ ꯅꯨꯃꯤꯗꯥꯡ ꯇꯥꯔꯕ ꯃꯇꯝꯗ ꯀꯣꯛꯇꯨꯝꯕ ꯐꯇꯦ ꯍꯥꯏꯕꯒꯤ ꯊꯥꯖꯅꯕꯤ ꯑꯁꯤꯁꯨ ꯌꯥꯝꯅ ꯂꯨꯅ ꯂꯧꯏ